ꯑꯩꯍꯥꯛꯅ ꯂꯩꯔꯤꯕ ꯖꯒꯥ ꯌꯨꯔꯤꯄꯣꯛꯁꯤꯗꯗꯤ ꯑꯩꯈꯣꯏ ꯏꯟꯗꯝꯗꯥ ꯃꯇꯝꯗ ꯏꯁꯤꯡꯒꯤ ꯑꯋꯥꯕꯁꯦ ꯌꯥꯝꯅ ꯋꯥꯏ ꯋꯥꯕ ꯍꯥꯏꯕꯁꯤ ꯍꯞꯇꯥ ꯑꯃ ꯅꯠꯇ꯭ꯔꯒ ꯍꯞꯇꯥ ꯑꯅꯤ ꯈꯨꯗꯤꯡꯒꯤ ꯏꯁꯤꯡꯁꯤ ꯑꯃꯨꯔꯛ ꯑꯃꯨꯔꯛꯇꯪ ꯇꯣꯇꯤꯁꯤ ꯇꯥꯏ ꯇꯣꯇꯤ ꯇꯥꯕꯁꯤꯗꯁꯨ ꯃꯌꯥꯝꯅ ꯆꯤꯡꯅꯕꯅꯤꯅ ꯑꯩꯈꯣꯏꯒꯤ ꯇꯣꯇꯤꯗꯨꯁꯨ ꯄꯝ ꯌꯥꯎꯗꯕꯒꯤ ꯌꯥꯝꯅ ꯐꯪꯕ ꯍꯥꯏꯗꯣ ꯑꯣꯏꯗꯦ ꯑꯗꯨꯅ ꯏꯟꯗꯝꯗꯥ ꯃꯇꯝꯁꯤꯗꯗꯤ ꯑꯅꯝꯕ ꯃꯇꯝꯗ ꯑꯩꯈꯣꯏꯁꯦ ꯏꯁꯤꯡꯁꯦ ꯂꯩꯔ ꯂꯩꯔꯒ ꯑꯣꯏꯅ ꯊꯛꯅꯩ ꯏꯁꯤꯡ ꯂꯩꯕ ꯍꯥꯏꯁꯦ ꯄꯩꯁꯥꯅꯤ ꯈꯣꯠꯅꯤ ꯄꯩꯁꯥ ꯂꯩꯇꯕ ꯃꯇꯝꯗꯗꯤ ꯏꯁꯤꯡꯗꯨꯁꯨ ꯌꯥꯝꯅ ꯁꯤꯖꯤꯟꯅꯕ ꯉꯝꯗꯕ ꯁꯤꯖꯤꯟꯅꯕ ꯀꯩꯅꯣ ꯇꯧꯕ ꯃꯇꯥꯡ ꯄꯇꯥꯡ ꯃꯌꯥꯝ ꯌꯥꯎꯔꯛꯑꯦ ꯁꯤꯒꯤ ꯄꯣꯠꯁꯤꯗ ꯑꯋꯥꯕ ꯍꯥꯏꯔꯒꯗꯤ ꯏꯁꯤꯡ ꯐꯪꯗꯕ ꯀꯥꯏꯁꯤꯗꯗꯤ ꯑꯩꯈꯣꯏꯒꯤ ꯐꯨꯔꯤꯠ ꯐꯤꯔꯣꯟ ꯌꯥꯝꯅ ꯁꯨꯅꯤꯡꯉꯒꯁꯨ ꯁꯨꯕ ꯉꯝꯗꯕ ꯈꯣꯠꯄ ꯉꯝꯗꯕ ꯆꯥꯛ ꯑꯦꯟꯁꯥꯡꯡꯒꯤꯁꯨ ꯏꯁꯤꯡꯁꯦ ꯊꯛꯅꯕ ꯏꯁꯤꯡꯁꯦ ꯐꯖꯅ ꯂꯩꯕ ꯂꯩꯇꯕ ꯍꯥꯏꯕ ꯑꯃꯁꯨ ꯂꯥꯛꯑꯦ ꯑꯗꯨꯗꯪꯁꯨ ꯅꯠꯇꯅ ꯑꯩꯈꯣꯏꯒꯤ ꯌꯨꯝꯒꯤ ꯁꯤꯖꯤꯟꯅꯒꯗꯕ ꯏꯁꯤꯡ ꯍꯥꯏꯕꯗꯤ ꯑꯩꯈꯣꯏꯒꯤ ꯂꯦꯇ꯭ꯔꯤꯟ ꯆꯪꯕꯒꯤ ꯑꯣꯏꯔꯁꯨ ꯅꯠꯇ꯭ꯔꯒ ꯑꯩꯈꯣꯏꯒꯤ ꯋꯥꯏ ꯇꯩꯕꯒꯤꯕꯨ ꯑꯣꯏꯔꯁꯨ ꯅꯠꯇ꯭ꯔꯒ ꯑꯩꯈꯣꯏꯒꯤ ꯏꯃꯨꯡꯗ ꯆꯪꯕ ꯍꯥꯏꯕ ꯃꯉꯥꯏꯔꯦꯅ ꯁꯤꯒꯤꯁꯤꯗ ꯏꯁꯤꯡ ꯌꯥꯝꯅ ꯋꯥꯕ ꯃꯇꯝꯗꯗꯤ ꯑꯩꯈꯣꯏꯁꯦ ꯌꯥꯝꯅ ꯐꯖꯅ ꯑꯩꯈꯣꯏꯅ ꯅꯨꯡꯉꯥꯏꯅ ꯐꯖꯅ ꯌꯥꯝꯅ ꯁꯤꯖꯤꯟꯅꯕ ꯉꯝꯕ ꯍꯥꯏꯕꯗꯨ ꯑꯣꯏꯗꯦ ꯑꯗꯨꯗꯪꯁꯨ ꯅꯠꯇꯅ ꯁꯤꯒꯤꯁꯦ ꯏꯟꯗꯝꯗꯥ ꯈꯨꯗꯤꯡꯒꯤ ꯃꯤ ꯃꯌꯥꯝꯁꯦ ꯀꯃꯥꯏꯅ ꯇꯧꯅꯒꯦ ꯍꯥꯏꯕ ꯃꯇꯝꯗ ꯃꯣꯏꯒꯤ ꯇꯦꯡꯀꯤ ꯇꯦꯡꯀꯤ ꯑꯗꯒꯤ ꯀꯩꯅꯣ ꯃꯣꯏꯒꯤ ꯄꯝ ꯄꯝ ꯇꯣꯇꯤꯒꯤꯁꯤꯗ ꯒꯦꯅꯔꯦꯇꯔꯕꯨ ꯂꯩꯕꯑꯣ ꯄꯝ ꯑꯆꯧ ꯑꯆꯧꯕꯕꯨ ꯂꯩꯕꯑꯣ ꯃꯌꯥꯝ ꯇꯧꯅꯔ ꯈꯣꯠꯅꯔꯒ ꯑꯩꯈꯣꯏ ꯏꯁꯤꯡ ꯌꯥꯝ ꯇꯣꯏ ꯇꯣꯏꯅ ꯆꯤꯡꯅꯕ ꯑꯣꯏ ꯃꯩ ꯂꯥꯛꯇꯕ ꯃꯇꯝꯗꯁꯨ ꯒꯦꯅꯔꯦꯇꯔ ꯊꯥꯔꯒ ꯏꯁꯤꯡ ꯆꯤꯡꯕ ꯑꯗꯨꯅ ꯑꯩꯈꯣꯏ ꯄ꯭ꯔꯖꯥ ꯍꯥꯏꯗꯤ ꯄꯩꯁꯥ ꯌꯥꯝꯅ ꯄꯥꯏꯖꯗꯕ ꯃꯤꯈꯩꯒꯤꯗꯤ ꯏꯁꯤꯡ ꯑꯁꯤ ꯌꯥꯝꯅ ꯍꯦꯟꯅ ꯋꯥꯕꯗꯨ ꯑꯣꯏꯍꯜꯂꯣ ꯁꯤꯒꯤ ꯐꯤꯕꯝꯁꯤꯗ